ꯉꯥ ꯐꯥꯕ ꯑꯃꯒꯤ ꯉꯥ ꯐꯥꯕ ꯈꯣꯡꯆꯠ ꯑꯃꯒꯤꯗꯃꯛ ꯑꯩꯈꯣꯏꯅ ꯉꯥ ꯐꯥꯕꯗ ꯆꯪꯕ ꯄꯣꯠꯂꯝꯁꯤꯡ ꯍꯥꯏꯗꯤ ꯏꯟꯕꯨ ꯍꯥꯏꯔꯁꯨ ꯑꯗꯨꯗꯒꯤ ꯉꯥ ꯍꯥꯞꯅꯕ ꯆꯦꯔꯪ ꯕꯣꯔꯥ ꯑꯗꯨꯗꯒꯤ ꯑꯗꯨꯃꯥꯏꯅ ꯉꯥ ꯐꯥꯕꯗ ꯆꯪꯕꯁꯤꯡꯗꯣ ꯑꯗꯨꯃꯥꯏꯅ ꯄꯨꯔꯦ ꯑꯗꯨꯗꯒꯤ ꯀꯔꯤꯒꯨꯝꯕ ꯉꯟꯅ ꯆꯠꯂꯒ ꯑꯩꯈꯣꯏ ꯆꯥꯛ ꯆꯥꯕ ꯅꯪꯗ꯭ꯔꯦ ꯍꯥꯏꯔꯁꯨ ꯑꯩꯈꯣꯏ ꯇꯤꯐꯤꯟꯒꯨꯝꯕ ꯄꯨꯔꯒ ꯑꯗꯨꯃꯥꯏꯅ ꯆꯠꯂꯦ ꯑꯗꯨꯗꯒꯤ ꯅꯣꯡ ꯅꯣꯡꯅꯨꯡꯁꯤꯠ ꯑꯗꯨꯝꯕ ꯈꯨꯗꯣꯡ ꯆꯥꯗꯕ ꯂꯥꯛꯑꯁꯨ ꯉꯥꯛꯊꯣꯛꯅꯕꯒꯤ ꯑꯩꯈꯣꯏꯅ ꯁꯥꯇꯤꯟꯅꯤ ꯈꯪꯗꯦ ꯑꯗꯨꯃꯥꯏꯅ ꯄꯨꯕ ꯌꯥꯕ ꯑꯗꯨꯃꯥꯏꯅ ꯈꯔ ꯑꯗꯨꯝ ꯄꯨꯔꯒ ꯆꯠꯂꯦ ꯆꯠꯀꯅꯤ ꯑꯗꯨ ꯂꯥꯏꯒꯤ ꯊꯕꯛ ꯊꯧꯔꯝ ꯆꯠꯇ꯭ꯔꯤꯉꯩꯗ ꯉꯥ ꯐꯥꯕ ꯆꯠꯇ꯭ꯔꯤꯉꯩꯗ ꯄꯥꯡꯊꯣꯛꯄ ꯍꯥꯏꯕꯁꯤ ꯇꯁꯦꯡꯅ ꯇꯧꯒꯗꯕꯅꯤ ꯍꯥꯏꯕꯗꯤ ꯑꯗꯨꯃꯥꯏꯅ ꯑꯗꯨꯝꯕꯗꯤ ꯂꯩꯇꯦ ꯑꯗꯨꯕꯨ ꯑꯩꯈꯣꯏꯅ ꯁꯨꯝ ꯑꯩꯈꯣꯏꯒꯤ ꯃꯄꯨꯗ ꯐꯥꯍꯟꯕꯤꯌꯨꯕ ꯌꯥꯝꯅ ꯐꯥꯍꯟꯕꯤꯌꯨ ꯑꯗꯨꯗꯒꯤ ꯑꯁꯣꯏ ꯑꯉꯥꯝ ꯊꯣꯛꯍꯟꯕꯤꯒꯅꯨ ꯑꯗꯨꯃꯥꯏꯅ ꯑꯩꯈꯣꯏ ꯑꯗꯨꯝ ꯊꯝꯃꯣꯏꯗ ꯅꯤꯡꯕ ꯁꯣꯟꯕꯗꯤ ꯑꯗꯨꯃꯥꯏꯅ ꯑꯗꯨꯝ ꯇꯧꯋꯦ